ꯃꯃꯥꯡ ꯑꯩꯕꯨ ꯀꯁꯇꯃꯔ ꯁꯥꯔꯕꯤꯁꯅ ꯀꯣꯜ ꯇꯧꯔꯛꯏ ꯃꯔꯝꯗꯤ ꯂꯦꯟꯂꯥꯏꯟ ꯕꯤꯜ ꯄꯩꯁꯥ ꯊꯤꯒꯠꯇꯕꯅꯤ ꯑꯗꯨ ꯃꯇꯝ ꯍꯦꯟꯗꯣꯛꯂꯦ ꯍꯥꯏꯅ ꯈꯪꯍꯟꯕꯅꯤ ꯑꯗꯨꯒ ꯑꯩꯅ ꯃꯈꯣꯏꯗ ꯍꯥꯏ ꯂꯦꯟꯂꯥꯏꯟ ꯄ꯭ꯔꯣꯕꯥꯏꯗꯔ ꯑꯗꯨ ꯀꯁꯇꯃꯔ ꯁꯥꯔꯕꯤꯁ ꯍꯦꯜꯞ ꯂꯥꯏꯟꯗ ꯄꯥꯎ ꯄꯤꯕꯒꯤ ꯌꯥꯝ ꯅꯨꯡꯉꯥꯏꯔꯤ ꯑꯗꯨꯒ ꯄꯦꯃꯦꯟ ꯇꯧꯈꯤꯕꯒꯤ ꯁꯏꯁꯇꯦꯇꯁ ꯑꯗꯨ ꯆꯞ ꯆꯥꯕ ꯑꯃ ꯌꯥꯎꯊꯣꯛꯄꯤꯎ ꯃꯈꯣꯏꯗ ꯍꯥꯏꯕꯤꯎ ꯅꯈꯣꯏ ꯕꯥꯞ ꯇꯥꯕꯤꯎ ꯃꯈꯣꯏꯒꯤ ꯁꯤꯁꯇꯦꯝꯗꯔꯥ ꯀꯔꯤꯗꯔꯥ ꯑꯁꯣꯏꯕ ꯑꯃ ꯂꯩꯔꯝꯒꯅꯤ ꯀꯔꯤꯒꯤ ꯍꯥꯏꯔꯒ ꯑꯩꯅꯗꯤ ꯕꯤꯜꯁꯦ ꯃꯇꯝ ꯆꯞ ꯆꯥꯅ ꯄꯤꯕꯅꯤ ꯑꯩꯈꯣꯏꯅ ꯃꯈꯣꯏꯅ ꯂꯥꯟꯅ ꯃꯤ ꯑꯇꯩꯕꯨ ꯐꯣꯟ ꯇꯧꯕꯗ ꯑꯩꯕꯨ ꯇꯧꯔꯛꯈ꯭ꯔꯕ ꯃꯥꯜꯂꯤ ꯍꯥꯏꯅ ꯑꯩꯅ ꯍꯥꯏꯕꯤꯕꯅꯦ ꯑꯗꯨ ꯀꯁꯇꯃꯔ ꯀꯤꯌꯥꯔꯒꯤ ꯃꯤꯗꯨꯅ ꯑꯗꯨꯗꯤ ꯑꯩꯈꯣꯏꯅꯁꯨ ꯆꯦꯛ ꯇꯧꯒꯦ ꯑꯃꯨꯔꯛ ꯕꯦꯔꯤꯐꯥꯏ ꯇꯧꯒꯦ ꯍꯥꯏꯅ ꯑꯩꯕꯨ ꯍꯥꯏ ꯑꯗꯨꯕꯨ ꯀꯥꯏꯗꯦ ꯅꯪ ꯋꯥꯆꯞ ꯇꯧꯔꯣ ꯑꯩꯗꯤ ꯊꯤꯈ꯭ꯔꯕꯅꯤ ꯅꯈꯣꯏꯒꯤ ꯁꯤꯁꯇꯦꯝꯗ ꯐꯖꯅ ꯆꯦꯛ ꯇꯧꯔꯒ ꯍꯥꯏꯕꯤꯎ ꯍꯥꯏꯅ ꯑꯩꯅ ꯍꯥꯏꯈꯤꯕꯅꯤ ꯑꯗꯨ ꯃꯈꯣꯏꯁꯨ ꯂꯥꯟꯕ ꯍꯥꯏꯕꯁꯤꯗꯤ ꯅꯈꯣꯏ ꯃꯤ ꯂꯣꯏꯅꯃꯛ ꯊꯣꯛꯄ ꯌꯥꯕ ꯑꯃꯅꯤ